ꯁꯥꯔ ꯑꯩꯒꯤ ꯕꯦꯂꯦꯟꯁꯁꯦ ꯍꯧꯖꯤꯛ ꯁꯣꯏꯗꯅ ꯃꯤꯉꯣꯟꯗ ꯀꯥꯞꯁꯤꯟꯈ꯭ꯔꯦꯀꯣ ꯁꯣꯏꯕꯒꯤ ꯑꯩꯁꯦ ꯊ꯭ꯔꯤ ꯊꯥꯔꯇꯤꯒꯤ ꯀꯥꯞꯄꯅꯦ ꯑꯗꯨ ꯃꯤꯉꯣꯟꯗ ꯀꯥꯞꯄ ꯁꯣꯏꯈ꯭ꯔꯦ ꯑꯗꯨꯅ ꯌꯥꯔꯗꯤ ꯑꯝꯇ ꯍꯟꯕꯤꯔꯛꯑꯣ ꯑꯩꯒꯤ ꯕꯦꯂꯦꯟꯁꯇꯣ ꯕꯦꯛ ꯇꯧꯕꯤꯌꯣ ꯌꯥꯔꯒꯗꯤ ꯑꯗꯨꯒꯤꯅꯦ ꯑꯗꯨꯒꯤ ꯃꯇꯥꯡ ꯈꯔ ꯍꯥꯏꯖꯒꯦ ꯇꯧꯕꯅꯦ ꯁꯥꯔ ꯑꯩꯒꯤ ꯕꯦꯂꯦꯟꯁ ꯄꯦꯗꯣ ꯃꯤꯉꯣꯟꯗ ꯀꯥꯞꯁꯟꯈ꯭ꯔꯦ ꯁꯣꯏꯂꯥꯡ ꯇꯧꯔꯒ ꯑꯩꯗꯣ ꯍꯥꯊꯨ ꯍꯥꯊꯨ ꯇꯧꯔꯨꯕꯩꯅꯦ ꯁꯥꯔ ꯑꯗꯨ ꯑꯩꯒꯤ ꯍꯥꯟꯅ ꯀꯥꯞꯈꯤꯕ ꯕꯦꯂꯦꯟꯁꯁꯤꯡꯗꯣ ꯑꯃꯨꯛ ꯑꯩꯉꯣꯟꯗ ꯍꯟꯖꯤꯟꯕꯤꯔꯛꯑꯣ ꯑꯗꯣ ꯑꯝꯇ ꯍꯥꯏꯕꯤꯔꯛꯑꯣ ꯑꯝꯇ ꯄ꯭ꯂꯤꯁ ꯁꯥꯔ ꯑꯗꯨꯈꯛꯇꯅꯤ